ꯑꯩꯅ ꯑꯣꯟꯂꯥꯏꯟ ꯁꯣꯞꯄꯤꯡ ꯄ꯭ꯂꯦꯠꯐ꯭ꯣꯔꯝꯗꯒꯤ ꯌꯨꯇ꯭ꯌꯨꯞꯇ ꯑꯦꯗꯚꯔꯇꯥꯏꯁ ꯊꯦꯡꯅꯕꯗꯒꯤ ꯁꯝꯄꯨ ꯑꯃ ꯀꯛꯆꯕꯅꯦ ꯁꯝꯄꯨ ꯑꯗꯨ ꯐꯤꯐꯇꯤꯟ ꯗꯦꯁꯃꯨꯛ ꯂꯩꯔꯒ ꯑꯩꯒꯤ ꯑꯦꯗ꯭ꯔꯦꯁꯇ ꯌꯧꯔꯛꯑꯦ ꯑꯩꯅ ꯁꯤꯖꯤꯟꯅꯕ ꯍꯧꯔꯦ ꯃꯣꯏꯒꯤ ꯌꯨꯇ꯭ꯌꯨꯞꯀꯤ ꯑꯦꯗꯚꯔꯇꯥꯏꯁꯇꯁꯨ ꯀꯟꯗꯤꯁꯅꯔ ꯌꯥꯎꯖꯩ ꯍꯥꯏꯅ ꯍꯥꯏ ꯃꯃꯜꯅ ꯂꯨꯄꯥ ꯆꯥꯇꯔꯨꯛꯀ ꯌꯥꯡꯈꯩ ꯑꯗꯨꯒ ꯁꯤꯖꯤꯟꯅꯕ ꯍꯧꯕꯗ ꯁꯝꯄꯨ ꯑꯗꯨ ꯌꯥꯝꯅ ꯅꯨꯡꯉꯥꯏꯇꯦ ꯌꯥꯝꯅ ꯑꯩꯒꯤ ꯍꯥꯟꯅ ꯁꯝ ꯌꯥꯎꯔꯝꯕꯗꯨꯗꯒꯤꯁꯨ ꯍꯦꯟꯅ ꯀꯦꯟꯈꯔꯦ ꯑꯗꯒꯤ ꯑꯩꯒꯤ ꯁꯥꯏꯅꯤ ꯑꯣꯏꯕ ꯁꯝꯁꯤꯁꯨ ꯁꯥꯏꯅꯤ ꯑꯣꯏꯈꯤꯗ꯭ꯔꯦ ꯁꯝꯁꯨ ꯂꯋꯥꯏ ꯇꯥꯡꯗꯣꯔꯤꯕ꯭ꯔ ꯀꯩꯅꯣꯝ ꯇꯧꯁꯤꯜꯂꯛꯑꯦ ꯌꯥꯝ ꯅꯨꯡꯉꯥꯏꯇꯦ ꯁꯝꯄꯨꯁꯦ ꯁꯤꯖꯤꯟꯅꯕꯗ ꯁꯝꯁꯦ ꯃꯄꯨꯟ ꯃꯄꯨꯟ ꯄꯨꯟꯁꯤꯜꯂꯤ ꯑꯗꯨꯛꯀꯤ ꯃꯇꯤꯛ ꯅꯨꯡꯉꯥꯏꯇꯦ ꯁꯝꯄꯨ ꯑꯁꯤ ꯃꯣꯏꯅ ꯇꯧꯔꯤꯕ ꯑꯦꯗꯚꯔꯇꯥꯏꯁꯇꯨꯒ ꯍꯥꯏꯔꯒꯗꯤ ꯌꯥꯝ ꯅꯨꯡꯉꯥꯏꯔꯝꯒꯗ꯭ꯔꯥ ꯈꯜꯂꯒ ꯂꯩꯔꯛꯄꯅꯦ ꯁꯝꯄꯨ ꯑꯗꯣ ꯂꯩꯖꯕꯅꯦ ꯑꯗꯨꯒ ꯌꯥꯝ ꯅꯨꯡꯉꯥꯏꯇ꯭ꯔꯦ ꯁꯝꯄꯨ ꯑꯗꯣ ꯐ꯭ꯔꯣꯠ ꯇꯧꯔꯤꯔ ꯃꯣꯏꯗꯣ ꯀꯩꯅꯣꯝ ꯐ꯭ꯔꯣꯠ ꯃꯥꯟꯁꯤꯜꯂꯛꯑꯦ ꯑꯩꯉꯣꯟꯗ ꯑꯗꯨꯒꯤ ꯁꯝꯄꯨ ꯑꯗꯣ ꯑꯩꯅ ꯁꯤꯖꯤꯟꯅꯕ ꯅꯨꯡꯉꯥꯏꯃꯟꯗꯗꯅ ꯁꯥꯎꯅꯤꯡꯈꯤꯗꯅ ꯂꯪꯊꯣꯛꯈ꯭ꯔꯦ ꯑꯩꯅ ꯁꯝꯄꯨ ꯑꯗꯣ ꯑꯩ ꯀꯣꯛ ꯇꯥꯡꯗꯣꯔꯕ꯭ꯔ ꯀꯩꯅꯣꯝ ꯇꯧꯔꯦ ꯑꯗꯨꯅ ꯑꯩ ꯍꯣꯁꯄꯤꯇꯥꯜꯗ ꯗꯣꯛꯇꯔ ꯃꯅꯥꯛ ꯆꯠꯂ ꯇ꯭ꯔꯤꯠꯃꯦꯟ ꯑꯝꯇꯪ ꯇꯧꯊꯣꯛꯇꯕ ꯌꯥꯔꯣꯏꯗꯣꯔꯤꯕ ꯀꯩꯅꯣꯝ ꯇꯧꯔꯦ ꯃꯣꯏꯒꯤ ꯁꯝꯄꯨ ꯑꯁꯦ ꯐꯒꯗ꯭ꯔꯥꯅ ꯈꯜꯂꯒ ꯁꯤꯖꯤꯟꯅꯔꯨꯔꯒ ꯑꯗꯨꯛꯀꯤ ꯃꯇꯤꯛ ꯐꯔꯝꯗ꯭ꯔꯦ ꯑꯩꯒꯤ ꯍꯥꯟꯅ ꯌꯥꯎꯔꯝꯕ ꯁꯝꯈꯩꯗꯣ ꯑꯗꯨꯅꯕꯨ ꯍꯦꯟꯅ ꯐꯔꯦ ꯑꯗꯨꯈꯩꯗꯣ ꯂꯣꯏꯅ ꯀꯦꯟꯈꯔꯦ ꯁꯝꯁꯦ ꯂꯣꯏꯅ ꯄꯨꯟꯁꯤꯟꯅꯩ ꯃꯣꯏ ꯁꯝꯄꯨꯁꯤꯅ ꯑꯩꯒꯤ ꯁꯝꯁꯦ ꯄꯨꯔꯥ ꯃꯥꯡꯍꯜꯂꯦ ꯂꯋꯥꯏ ꯇꯥꯡꯍꯟꯗꯣꯔꯦ ꯑꯩ ꯇ꯭ꯔꯤꯠꯃꯦꯟ ꯇꯧꯔꯒ ꯁꯝꯁꯦ ꯍꯤꯡꯍꯟꯗꯗꯤ ꯌꯥꯔꯔꯣꯏ ꯃꯣꯏꯒꯤ ꯁꯝꯄꯨ ꯑꯗꯣ ꯁꯤꯖꯤꯟꯅꯕꯗꯒꯤ ꯑꯩꯁꯦ ꯄꯨꯔꯥ ꯁꯝꯒ ꯌꯥꯎꯗꯕ ꯂꯋꯥꯏ ꯇꯥꯡꯕ ꯃꯀꯣꯛ ꯇꯥꯡꯕ ꯃꯤ ꯑꯣꯟꯗ꯭ꯔꯣꯕ ꯀꯩꯅꯣꯝ ꯇꯧꯔꯤꯑꯦ